ꯑꯩꯒꯤ ꯑꯣꯏꯅ ꯏꯀꯣ ꯄꯥꯛꯇ ꯑꯗꯨꯒꯤ ꯃꯐꯝꯗ ꯎꯆꯦꯛꯁꯤꯡꯁꯦ ꯃꯈꯜ ꯃꯈꯜ ꯃꯌꯥꯝ ꯂꯩ ꯑꯩꯅ ꯎꯆꯦꯛ ꯌꯦꯡꯕꯒꯤ ꯃꯔꯝꯁꯦ ꯀꯔꯤꯒꯤꯅꯣ ꯍꯥꯏꯕ ꯃꯇꯝꯗ ꯎꯆꯦꯛ ꯈꯣꯏꯅ ꯁꯥꯟꯅꯕ ꯎꯕ ꯃꯇꯝꯗ ꯃꯣꯏꯅ ꯈꯣꯡꯕ ꯎꯕ ꯃꯇꯝꯗ ꯑꯩꯉꯣꯟꯗ ꯑꯋꯥꯕ ꯂꯩꯕꯁꯤꯡꯗꯣ ꯌꯥꯝꯅ ꯏꯪ ꯏꯪ ꯇꯞꯄꯒꯤ ꯋꯥꯈꯜꯗ ꯄꯤ ꯃꯣꯏꯟ ꯏꯪ ꯇꯞꯅ ꯄꯥꯏꯔꯒ ꯂꯩꯕ ꯃꯇꯝꯗ ꯋꯥꯈꯜꯁꯤꯡꯁꯦ ꯑꯩꯅ ꯑꯩꯈꯣꯏ ꯃꯤꯑꯣꯏꯁꯤꯡꯁꯨ ꯎꯆꯦꯛ ꯅꯣꯏ ꯑꯗꯨꯃꯥꯏꯅ ꯄꯥꯏꯕ ꯉꯝꯃꯗꯤ ꯅꯨꯡꯉꯥꯏꯒꯅꯤꯀꯣ ꯍꯥꯏꯅ ꯈꯟꯕꯒꯤꯁꯨ ꯃꯇꯝ ꯂꯩ ꯎꯆꯦꯛ ꯌꯦꯡꯕ ꯃꯇꯝꯗ ꯈ꯭ꯋꯥꯏꯗꯒꯤ ꯅꯨꯡꯉꯥꯏꯕꯗꯣ ꯀꯔꯤꯅꯣ ꯍꯥꯏꯕ ꯃꯇꯝꯗꯗꯤ ꯑꯩꯈꯣꯏꯅ ꯅꯨꯡꯊꯤꯟꯗ ꯂꯩꯕ ꯃꯇꯝꯗ ꯄꯨꯡ ꯕꯥꯔꯣ ꯑꯗꯨꯋꯥꯏꯗ ꯎꯆꯦꯛ ꯌꯦꯡꯂꯒ ꯂꯩꯕ ꯃꯇꯝꯗ ꯂꯥꯛꯂꯤꯕ ꯋꯥꯈꯜꯁꯤꯡꯁꯦ ꯈꯜꯂꯤꯕ ꯋꯥꯈꯜꯁꯤꯡꯁꯦ ꯎꯆꯦꯛꯁꯤ ꯌꯦꯡꯂꯒ ꯄꯣꯏꯝꯒꯤ ꯁꯩꯔꯦꯡꯒꯨꯝꯕ ꯑꯗꯨꯒꯤ ꯏꯕꯒꯤ ꯋꯥꯈꯜꯒꯨꯝꯕ ꯌꯥꯝ ꯊꯣꯛꯍꯜꯂꯤ ꯑꯩꯉꯣꯟꯗ ꯑꯗꯨꯒ ꯏꯁꯩꯒꯤ ꯏꯕꯒꯤ ꯑꯗꯨꯒꯨꯝꯕꯁꯨ ꯌꯥꯝ ꯑꯩꯉꯣꯟꯗ ꯋꯥꯈꯜ ꯊꯣꯛꯍꯜꯂꯤ ꯑꯗꯨꯒꯤ ꯃꯔꯝ ꯑꯣꯏꯔꯒ ꯑꯩꯈꯣꯏꯅ ꯀꯣꯂꯦꯖ ꯂꯝꯕꯤ ꯆꯠꯄ ꯃꯇꯝꯗꯁꯨ ꯎꯆꯦꯛꯁꯤꯡ ꯃꯣꯏꯅ ꯄꯨꯡꯄꯥꯏ ꯄꯥꯏꯔꯒ ꯈꯣꯡꯂꯒ ꯂꯩꯕ ꯃꯇꯝꯗ ꯑꯩꯅ ꯃꯈꯜ ꯃꯈꯜꯒꯤ ꯎꯆꯦꯛ ꯎꯕ ꯐꯪꯕꯒ ꯌꯥꯎꯏ ꯑꯗꯨꯅ ꯃꯔꯝ ꯑꯣꯏꯔꯒ ꯎꯆꯦꯛꯁꯤꯡꯅ ꯃꯣꯏꯅ ꯂꯩꯕꯁꯨ ꯎꯕ ꯃꯇꯝꯗ ꯑꯩꯉꯣꯟꯗ ꯌꯥꯝꯅ ꯅꯨꯡꯉꯥꯏꯕ ꯐꯥꯎꯏ ꯋꯥꯈꯜꯗ